ꯂꯩꯀꯥꯏꯒꯤ ꯑꯣꯏꯕ ꯀꯝꯄꯣꯁ ꯑꯃ ꯁꯥꯅꯤꯡꯉꯤ ꯑꯗꯨꯒ ꯀꯝꯄꯣꯁ ꯑꯗꯨ ꯃꯇꯝ ꯆꯥꯅ ꯂꯧꯈꯠꯅꯡꯉꯥꯏ ꯔꯤꯀ꯭ꯋꯦꯁ ꯇꯧꯖꯔꯤ ꯑꯗꯨꯒ ꯑꯊꯨꯕ ꯃꯇꯝꯗ ꯃꯇꯦꯡ ꯑꯁꯤ ꯍꯧꯖꯤꯛꯀꯤ ꯀꯞꯄꯣꯁ ꯁꯥꯟꯅꯕꯒꯤ ꯃꯇꯦꯡꯅ ꯑꯁꯤ ꯄꯥꯡꯕꯤꯌꯨ